ꯔꯥꯏꯖ ꯑꯁꯤꯅ ꯍꯛꯁꯦꯜꯒꯤ ꯆꯦꯛꯁꯤꯟ ꯊꯧꯔꯥꯡꯗ ꯃꯇꯤꯛ ꯆꯥꯗꯕ ꯏꯟꯁꯨꯔꯦꯟꯁ ꯀꯣꯚꯔꯦꯖꯀꯤ ꯑꯋꯥꯕ ꯑꯁꯤ ꯀꯣꯛꯍꯜꯂꯕꯗꯤ ꯑꯩꯈꯣꯏꯒꯤ ꯈꯨꯡꯒꯪꯗ ꯂꯩꯔꯤꯕ ꯍꯛꯁꯦꯜꯒꯤ ꯂꯥꯏꯌꯦꯡꯁꯪꯁꯤꯡ ꯐꯖꯅ ꯁꯦꯝꯒꯠꯄꯤꯗꯨꯅ ꯑꯑꯣꯟꯕ ꯀꯌꯥ ꯑꯣꯏꯔꯛꯑꯦ ꯒꯕꯔꯃꯦꯟ ꯍꯣꯁꯄꯤꯇꯥꯜꯁꯤꯡꯗ ꯇꯦꯁ ꯐ꯭ꯔꯤꯗ ꯇꯧꯕꯒꯤ ꯐꯦꯁꯤꯂꯤꯇꯤ ꯀꯌꯥ ꯑꯃꯁꯨ ꯐꯪꯍꯜꯂꯤ ꯃꯁꯤꯗ ꯂꯥꯏꯔꯕꯁꯤꯡꯅ ꯀꯥꯟꯅꯍꯜꯂꯦ ꯆꯤꯐ ꯃꯤꯅꯤꯁꯇꯔꯒꯤ ꯍꯛꯁꯦꯜꯒꯤ ꯇꯦꯡꯕꯥꯡꯅ ꯑꯩꯈꯣꯏꯗ ꯀꯥꯟꯅꯕ ꯀꯌꯥ ꯑꯃꯁꯨ ꯄꯤꯕꯤꯔꯦ